ꯍꯥꯎ ꯀꯅꯥ ꯑꯧ ꯅꯪ ꯀꯅꯥꯅꯣ ꯑꯣ ꯇꯍꯤꯔꯔꯣ ꯑꯁ ꯅꯨꯡꯉꯥꯏꯔꯤ ꯅꯪꯗꯤ ꯀꯝꯗꯧꯔꯤ ꯎꯝ ꯑꯥ ꯑꯅꯥ ꯑꯌꯦꯛ ꯀꯔꯤꯝ ꯊꯣꯏꯗꯣꯛꯄ ꯂꯩꯇꯦ ꯎꯝ ꯎꯝ ꯑꯣ ꯀꯗꯥꯏꯗ ꯈꯨꯒꯥ ꯗꯥꯝꯗ ꯑꯣ ꯍꯟꯗꯛ ꯁꯟꯗꯦꯁꯦ ꯑꯣ ꯁꯪꯕꯨꯗꯤ ꯁꯪꯒꯅꯤ ꯑꯗꯣ ꯄꯨꯡ ꯀꯌꯥ ꯑꯗ꯭ꯋꯥꯏꯗ ꯆꯠꯁꯦ ꯍꯥꯏꯅꯣ ꯑꯣ ꯌꯥꯏ ꯌꯥꯏ ꯑꯗꯨꯒꯤ ꯆꯠꯄꯒꯤ ꯄ꯭ꯂꯥꯟꯁꯤ ꯀꯃꯥꯏ ꯀꯃꯥꯏꯅ ꯇꯧꯔꯒ ꯍꯥꯏꯕꯗꯤ ꯀꯅꯥ ꯀꯅꯥ ꯆꯠꯇꯣꯏꯕ ꯑꯣ ꯑꯣ ꯑꯗꯣ ꯄꯩꯁꯥ ꯅꯨꯡꯁꯥꯗꯨ ꯑꯩꯈꯣꯏꯁꯨ ꯑꯗꯨꯝ ꯈꯔ ꯀꯟꯇ꯭ꯔꯤꯕꯤꯌꯨꯠ ꯇꯧꯔꯑꯛꯒꯦ ꯎꯝ ꯍꯣꯏ ꯍꯣꯏ ꯐꯔꯦ ꯐꯔꯦ